ꯑꯩꯅ ꯇꯦꯛꯁ ꯕꯨꯛ ꯄꯥꯝꯂꯤꯕꯒꯤ ꯃꯔꯝꯗꯤ ꯑꯉꯥꯡ ꯑꯣꯏꯔꯤꯉꯩꯗ ꯄ꯭ꯔꯣꯁꯦꯁꯇꯤ ꯇꯦꯛꯁ ꯕꯨꯛꯇꯒꯤ ꯍꯥꯟꯅ ꯍꯧꯔꯛꯏ ꯑꯗꯨꯅ ꯍꯧꯖꯤꯛ ꯐꯥꯎ ꯃꯂꯦꯝꯗ ꯐꯥꯎꯔꯕ ꯑꯥꯏ ꯑꯦ ꯑꯦꯁ ꯏꯟꯖꯤꯅꯤꯌꯥꯔꯁ ꯁꯥꯏꯟꯇꯤꯁ ꯃꯈꯩꯁꯤꯁꯨ ꯇꯦꯛꯁ ꯕꯨꯛ ꯇꯦꯛꯁ ꯕꯨꯛ ꯄꯥꯔꯒ ꯍꯧꯔꯛꯄꯅꯤ ꯑꯗꯨꯅ ꯑꯩꯅ ꯉꯁꯤ ꯇꯨꯌꯦꯜꯞ ꯂꯣꯏꯖꯔꯤꯕꯁꯤꯁꯨ ꯇꯦꯛ ꯕꯨꯛ ꯄꯥꯔꯒ ꯑꯗꯨꯒꯤ ꯈꯪꯂꯛꯄ ꯃꯈꯩꯗꯨꯅ ꯇꯨꯌꯦꯜꯄ ꯂꯣꯏꯖꯕꯅꯤ ꯑꯗꯨꯅ ꯇꯦꯛꯁ ꯕꯨꯛ ꯄꯥꯕꯅ ꯇꯦꯛꯁ ꯕꯨꯛ ꯄꯥꯕꯁꯦ ꯑꯩꯅ ꯌꯥꯝꯅ ꯄꯥꯝꯃꯤ